ꯎꯝ ꯁꯗꯤꯌꯥ ꯆꯥꯛ ꯆꯥꯔꯕꯣ ꯎꯝ ꯀꯪꯂꯥꯗ ꯀꯣꯏꯕ ꯆꯠꯄꯒꯤ ꯑꯃꯅ ꯍꯥꯏꯕꯗꯣ ꯑꯗꯨ ꯀꯃꯥꯏꯅ ꯇꯧꯕꯅꯣ ꯅꯪ ꯃꯇꯝ ꯁꯪꯗꯣꯏꯕ ꯆꯠꯃꯤꯟꯅꯁꯦ ꯍꯥꯏꯈꯤꯗꯨꯗ ꯑꯗꯨꯝ ꯅꯤꯡꯁꯤꯡꯉꯛꯄꯅꯦ ꯑꯣ ꯍꯟꯗꯛ ꯂꯥꯛꯏꯕ ꯁꯟꯗꯦꯁꯤꯗ ꯆꯠꯁꯦꯅ ꯑꯗꯨꯝ ꯈꯟꯕꯅꯦꯕ ꯑꯗꯨ ꯑꯗꯣ ꯅꯪꯁꯨ ꯌꯥꯔꯗꯣꯏ ꯅꯠꯇ꯭ꯔꯣ ꯎꯝ ꯍꯣꯏ ꯑꯗꯨꯗꯤ ꯆꯥꯛ ꯆꯥ ꯇꯣꯛꯑꯒꯅꯦ ꯁꯨꯝꯒꯩꯀꯥꯟꯒꯤꯗ ꯑꯗꯨꯝ ꯆꯠꯂꯁꯦ ꯄꯨꯡ ꯇꯔꯥ ꯇꯥꯔꯛꯄ ꯑꯗ꯭ꯋꯥꯏꯒꯤꯗ ꯎꯝ ꯍꯣꯏ ꯐꯔꯦ ꯑꯗꯨꯗꯤꯀꯣ